ꯎꯝ ꯍꯜꯂꯣ ꯎꯝ ꯌꯥꯏꯌꯦ ꯕꯥꯏ ꯀꯨꯏꯔꯦ ꯄꯨꯟꯗꯕꯁꯨ ꯑꯃꯨꯛꯇꯪ ꯑꯩꯈꯣꯏ ꯄꯨꯟꯕ ꯐꯩꯌꯦ ꯑꯗꯨ ꯀꯔꯤ ꯀꯔꯤ ꯃꯊꯦꯜ ꯑꯆꯧꯕ ꯇꯧꯁꯤꯔꯣ ꯑꯗꯨꯗꯒꯤ ꯌꯦꯟ ꯑꯣꯏꯔꯁꯨ ꯌꯥꯏꯌꯦ ꯎꯝ

ꯑꯗꯨꯒ ꯑꯩꯈꯣꯏꯒꯤ

ꯎꯝ ꯑꯣ ꯌꯥꯏꯌꯦ ꯑꯗꯨ ꯎꯠꯇꯤ ꯑꯦ ꯑꯩꯈꯣꯏ ꯇꯧꯔꯁꯨ ꯌꯥꯎꯍꯜꯂꯁꯦ ꯑꯗꯨꯗꯒꯤ ꯌꯣꯡꯆꯥꯛ ꯎꯝ ꯀ ꯑꯥꯂꯨꯒ ꯏꯔꯣꯟꯕꯒꯨꯝꯕꯀꯣ ꯉꯥꯔꯤ ꯑꯐꯕꯗꯨ ꯇꯧꯔꯒ ꯑꯗꯨꯗꯒꯤ ꯍꯋꯥꯏꯖꯥꯔ ꯈꯔ ꯍꯥꯞꯆꯤꯜꯂꯁꯨ ꯍꯦꯛ ꯌꯥꯏꯌꯦ ꯑꯗꯨ ꯑꯗꯒꯤ ꯀꯥꯡꯍꯧꯒꯨꯝꯕ ꯁꯥꯂꯥꯗꯀꯨꯝꯕ ꯑꯗꯨꯃꯥꯏ ꯇꯧꯔꯒ ꯑꯩꯈꯣꯏ ꯌꯦꯡꯉꯁꯦ ꯍꯥꯏꯐꯦꯠꯇꯪ

ꯍꯣꯏ ꯃꯣꯏꯁꯨ ꯍꯥꯏꯔꯒꯦ ꯑꯗꯨ ꯑꯁ ꯑꯩꯈꯣꯏ ꯏꯃꯥꯟꯅꯕ ꯑꯇꯣꯞꯄꯁꯤꯡꯗꯨꯁꯨ ꯊꯥꯡꯖꯤꯡ ꯏꯔꯣꯟꯕꯒꯨꯝꯕ ꯄꯥꯟ ꯏꯔꯣꯟꯕꯒꯨꯝꯕꯁꯤ ꯃꯣꯏ ꯌꯥꯝ ꯄꯥꯝꯕꯅꯦ ꯑꯗꯨ ꯃꯈꯣꯏꯒꯤꯁꯨ ꯈꯔ ꯀꯩꯗꯧꯅꯕ ꯑꯗꯨꯝꯕꯁꯤꯡꯗꯨꯁꯨ ꯈꯔ ꯌꯥꯎꯍꯜꯂꯁꯦ ꯎꯝ ꯎꯝ ꯆꯝꯐꯨꯠ ꯑꯃꯒ ꯑꯗꯨꯗꯒꯤ ꯑꯩꯈꯣꯏ ꯁꯤꯡꯖꯨꯗ ꯍꯥꯏꯔꯒꯅ ꯑꯩꯈꯣꯏ ꯁꯤꯡꯖꯨ ꯃꯊꯦꯜ ꯂꯐꯨ ꯊꯥꯔꯣꯒꯨꯝꯕ ꯑꯗꯨꯗꯒꯤ ꯑꯩꯈꯣꯏꯒꯤ ꯀꯣꯕꯤꯒꯨꯝꯕ ꯁꯨꯝꯕꯒꯤ ꯑꯩꯈꯣꯏ ꯁꯤꯡꯖꯨ ꯅꯨꯄꯤ ꯑꯉꯥꯡꯁꯤꯡꯗꯤ ꯌꯥꯝꯅ ꯍꯩꯅꯕꯅꯦꯕ ꯎꯝ ꯑꯗꯨꯝꯕꯁꯤꯡꯗꯨ ꯑꯩꯈꯣꯏ ꯈꯔ ꯁꯦꯝꯍꯜꯂꯁꯦ

ꯍꯣꯏ ꯍꯣꯏ ꯎꯝ ꯑꯗꯣ ꯃꯈꯣꯏꯁꯨ ꯆꯠꯈꯤꯗꯧ ꯑꯣꯏꯔꯝꯒꯅꯤ ꯑꯗꯨ ꯈꯤꯇꯪ ꯊꯧꯕꯗꯤ ꯄꯥꯝꯃꯦ ꯎꯝ ꯊꯕꯛꯇꯨ ꯆꯤꯟꯅꯕꯅꯤꯅ ꯎꯝ ꯑꯗꯣ ꯄꯩꯁꯥꯗꯨ ꯍꯦꯛꯇ ꯀꯌꯥ ꯀꯌꯥ ꯇꯧꯁꯤꯒꯦ ꯍꯦꯛꯇ ꯑꯉꯝ ꯑꯉꯝ ꯄꯨꯊꯣꯛꯅꯔꯁꯤꯔꯣ ꯎꯝ ꯑꯗꯨꯗꯤ ꯂꯤꯁꯤꯡ ꯑꯅꯤ ꯑꯅꯤ ꯃꯨꯛ ꯀꯨꯝꯕꯗꯨ ꯈꯥꯏꯖꯤꯜꯂꯁꯤꯅꯦ

ꯇꯣꯏꯅ ꯇꯧꯕ ꯇꯣꯏꯅ ꯇꯧꯕꯁꯨ ꯉꯝꯕ ꯅꯠꯇꯃꯤꯅꯅꯦ ꯃꯊꯧ ꯆꯤꯟꯅꯕꯅꯤꯅ ꯎꯝ ꯑꯗꯨꯅ ꯈꯔ ꯆꯥꯎꯅ ꯍꯦꯛꯇ ꯇꯧꯍꯧꯔꯁꯦꯕ ꯎꯝ ꯎꯝ

ꯍꯣꯏ ꯍꯣꯏ ꯌꯥꯏꯌꯦ ꯑꯗꯨ ꯑꯗꯨ ꯑꯩꯈꯣꯏ ꯈꯟꯅꯔꯁꯦ ꯑꯗꯨꯒ ꯇꯧꯔꯁꯦ ꯐꯖꯅ ꯏꯔꯣꯟꯕꯗꯁꯨ ꯃꯈꯜ ꯑꯅꯤ ꯑꯍꯨꯝ ꯑꯗꯩ ꯁꯤꯡꯖꯨꯗꯁꯨ ꯃꯈꯜ ꯑꯅꯤ ꯑꯍꯨꯝ ꯑꯗꯩ ꯌꯦꯡꯖꯥꯡꯒꯤꯁꯨ ꯃꯈꯜ ꯑꯅꯤ ꯑꯍꯨꯝ ꯑꯁꯨꯃꯥꯏ ꯇꯧꯔꯒꯅꯦ ꯎꯝ ꯎꯝ ꯂꯣꯏꯅ ꯎꯝ ꯎꯝ